ꯑꯩꯒꯤ ꯑꯣꯏꯅ ꯑꯍꯥꯟꯕ ꯑꯣꯏꯅ ꯏꯔꯣꯏꯕ ꯇꯝꯈꯤꯕꯁꯦ ꯑꯩ ꯇꯨꯔꯦꯜꯗ ꯍꯥꯟꯅ ꯏꯔꯣꯏꯕ ꯇꯝꯈꯤ ꯑꯩ ꯏꯔꯣꯏꯕꯗꯤ ꯑꯩ ꯏꯁꯥꯒꯤ ꯑꯣꯏꯅꯗꯤ ꯌꯥꯝ ꯀꯤꯌꯦꯕ ꯇꯨꯔꯦꯜꯗ ꯏꯔꯣꯏꯕꯁꯦ ꯑꯗꯨꯕꯨ ꯑꯩꯈꯣꯏ ꯂꯩꯀꯥꯏꯒꯤ ꯏꯌꯥꯝꯕ ꯑꯩꯈꯣꯏ ꯂꯩꯀꯥꯏꯒꯤ ꯏꯌꯥꯝꯕ ꯑꯃꯅ ꯑꯩꯁꯦ ꯏꯔꯣꯏꯕ ꯐꯖꯟꯅ ꯇꯝꯕꯤꯈꯤꯕ ꯑꯩ ꯏꯁꯤꯡꯁꯦ ꯌꯥꯝꯅ ꯀꯤꯕ ꯏꯔꯣꯏꯕꯁꯨ ꯍꯩꯇꯦ ꯐꯥꯔꯁ ꯇꯥꯏꯝ ꯑꯣꯏꯅ ꯑꯩꯁꯦ ꯏꯁꯤꯡꯗ ꯏꯔꯛꯅꯈꯤꯕ ꯑꯗꯒꯤ ꯑꯩꯁꯦ ꯏꯔꯣꯏꯕ ꯑꯗꯨꯝ ꯀꯤꯈꯤ ꯃꯇꯨꯡ ꯇꯥꯔꯛꯄꯗ ꯏꯌꯥꯝꯕ ꯑꯗꯨꯅ ꯑꯩꯁꯦ ꯏꯔꯣꯏꯕꯁꯦ ꯇꯝꯕꯤꯈꯤ ꯏꯔꯣꯏꯕꯒꯤ ꯃꯈꯜ ꯃꯈꯜ ꯃꯑꯣꯡ ꯃꯑꯣꯡ ꯀꯌꯥ ꯇꯝꯕꯤꯗꯨꯅ ꯑꯩ ꯏꯔꯣꯏꯕꯁꯦ ꯍꯩꯈꯤ ꯑꯗꯨꯒ ꯑꯩ ꯏꯁꯤꯡꯁꯨ ꯀꯤꯈꯤꯗ꯭ꯔꯦ ꯑꯗꯨꯒꯤ ꯃꯇꯨꯡꯗꯒꯤ ꯏꯔꯣꯏꯕ ꯍꯩꯈ꯭ꯔꯦ ꯅꯨꯡꯇꯤꯖꯥꯏꯒꯤ ꯑꯩ ꯇꯨꯔꯦꯜꯗ ꯑꯗꯨꯝ ꯏꯔꯣꯏꯗꯨꯅ ꯑꯩ ꯏꯔꯨꯖꯗꯨꯅ ꯑꯩ ꯁꯥꯟꯅꯈꯤ